ꯕꯥꯔꯠꯇ ꯈ꯭ꯋꯥꯏꯗꯒꯤ ꯃꯃꯤꯡ ꯆꯠꯄ ꯃꯁꯥꯟꯅ ꯈꯔꯗꯤ ꯀ꯭ꯔꯤꯀꯦꯠ ꯀꯕꯥꯗꯤ ꯍꯣꯀꯤ ꯋꯦꯠ ꯂꯤꯞꯇꯤꯡ ꯑꯃꯗꯤ ꯑꯥꯔꯆꯔꯤꯅꯤ ꯍꯥꯏꯔꯤꯕ ꯃꯁꯥꯟꯅꯁꯤꯡ ꯑꯁꯤꯒꯤ ꯃꯃꯤꯡ ꯆꯠꯄ ꯁꯥꯟꯅꯔꯣꯏꯁꯤꯡꯗꯤ ꯀ꯭ꯔꯤꯀꯦꯠꯇ ꯍꯥꯏꯔꯒꯅ ꯀꯄꯤꯜ ꯗꯦꯐ ꯁꯆꯤꯟ ꯇꯦꯟꯗꯨꯀꯔ ꯔꯥꯍꯨꯜ ꯗ꯭ꯔꯥꯕꯤꯗ ꯑꯦꯝ ꯑꯦꯁ ꯗꯣꯅꯤ ꯕꯤꯔꯥꯠ ꯀꯣꯂꯤ ꯑꯁꯤꯅꯆꯤꯡꯕꯅꯤ ꯑꯃꯗꯤ ꯑꯥꯔꯆꯔꯤꯗꯅ ꯗꯤꯄꯤꯀꯥ ꯀꯨꯃꯥꯔꯤ ꯑꯇꯅꯨ ꯗꯥꯁ ꯇꯔꯨꯟ ꯗꯤꯐ꯭ꯔꯥꯏ ꯗꯣꯂꯥ ꯕꯦꯅꯔꯖꯤ ꯍꯣꯀꯤꯗꯅ ꯃꯟꯄ꯭ꯔꯤꯠ ꯁꯤꯡ ꯁꯨꯔꯖꯦꯁ ꯀ꯭ꯔꯤꯁꯟ ꯕꯤ ꯄꯊꯛ ꯁꯨꯔꯁ ꯀꯀꯦꯔꯥ ꯑꯃꯗꯤ ꯋꯦꯠ ꯂꯤꯞꯇꯤꯡꯗ ꯍꯥꯏꯔꯒꯅ ꯀꯨꯟꯖꯔꯥꯅꯤ ꯁꯅꯥꯃꯆꯥ ꯃꯤꯔꯥꯕꯥꯏ ꯑꯁꯤꯅꯆꯤꯡꯕꯅꯤ